ꯑꯩꯍꯥꯛꯀꯤ ꯂꯥꯏꯅꯤꯡꯅ ꯑꯩꯍꯥꯛꯀꯤ ꯈꯨꯟꯅꯥꯏꯒꯤ ꯁꯦꯕꯥꯒꯤ ꯃꯇꯥꯡꯗ ꯃꯌꯦꯛ ꯁꯦꯡꯅ ꯇꯝꯕꯤꯔꯤ ꯑꯩꯍꯥꯛꯅ ꯈꯨꯟꯅꯥꯏꯒꯤ ꯁꯦꯕꯥꯁꯤ ꯂꯩꯇ ꯂꯥꯏꯔꯕꯁꯤꯡꯒꯤꯗꯃꯛꯇ ꯇꯣꯏꯅ ꯎꯁꯣꯞ ꯋꯥꯁꯣꯞ ꯁꯤꯟꯗꯨꯅ ꯃꯈꯣꯏꯒꯤ ꯁꯦꯕꯥ ꯐꯪꯂꯒ ꯁꯃꯥꯖ ꯈꯨꯟꯅꯥꯏꯒꯤ ꯁꯦꯕꯥ ꯇꯧꯕ ꯇꯧꯅꯕ ꯍꯣꯠꯅꯔꯤ